ꯅꯪ ꯀꯥꯏ ꯂꯩꯒꯦ ꯇꯥꯕ꯭ꯔꯣ ꯍꯌꯦꯡ ꯌꯥꯏꯌꯦ ꯑꯗꯣ ꯑꯩ ꯑꯌꯨꯛꯇꯗꯤ ꯊꯕꯛ ꯑꯃ ꯆꯠꯊꯣꯛꯀꯅꯦꯕꯀꯣ ꯑꯗꯣ ꯍꯌꯦꯡ ꯅꯪꯅ ꯄꯨꯡ ꯀꯩꯗ ꯁꯪꯒꯗ꯭ꯔꯣ ꯑꯥ ꯑꯗꯨ ꯅꯨꯡꯊꯤꯟꯅꯦ ꯑꯩ ꯑꯌꯨꯛꯇꯤ ꯑꯌꯨꯛꯇꯤꯀꯣ ꯑꯩ ꯄꯨꯡ ꯕꯥꯔꯣ ꯑꯗꯨꯋꯥꯏꯗ ꯌꯨꯝꯗ ꯍꯂꯛꯀꯅꯤ ꯑꯗꯨꯒ ꯄꯨꯡ ꯑꯅꯤ ꯑꯗꯨꯋꯥꯏꯗ ꯆꯠꯁꯤꯔꯕ ꯎꯝ ꯑꯗꯨꯗꯤ ꯅꯨꯡꯊꯤꯟ ꯑꯣꯏꯅ ꯆꯠꯂꯁꯤ ꯑꯗꯣ ꯏꯕꯥꯅꯤ ꯄꯥꯎ ꯐꯥꯎꯅꯅꯕ ꯅꯪ ꯅꯪꯒꯤ ꯍꯧꯅꯕꯤ ꯐꯣꯟ ꯄꯥꯏꯈꯠꯇꯕꯗꯨ ꯇꯧꯅꯨꯍꯦ ꯐꯣꯟ ꯄꯥꯏꯈꯠꯂꯨ ꯑꯥ ꯑꯗꯣ ꯍꯌꯦꯡ ꯁꯣꯏꯕ ꯌꯥꯗꯦꯀꯣ ꯑꯁ ꯕꯤꯔꯌꯥꯅꯤꯃ ꯆꯥꯔꯅꯤ ꯑꯗꯒꯤ ꯑꯇꯩ ꯅꯪꯅ ꯄꯥꯝꯕ ꯀꯩꯀꯥ ꯈꯔꯗꯨꯝ ꯏꯕꯥꯅꯤ ꯈꯟꯅꯔ ꯆꯥꯔ ꯂꯣꯏꯔꯦꯅꯦ ꯌꯧꯕꯨ ꯌꯧꯔꯗꯤ ꯑꯄꯥꯝ ꯑꯄꯥꯝꯕ ꯈꯜꯂ ꯆꯥꯔꯥ ꯂꯣꯏꯔꯦ ꯈꯥꯔ ꯂꯧꯈꯠꯂꯁꯦ ꯍꯌꯦꯡꯗꯤ

ꯍꯣꯏ ꯌꯥꯔꯦ ꯍꯌꯦꯡ ꯇꯧꯈꯥꯏꯔꯁꯤ ꯊꯝꯃꯒꯦ ꯑꯪ ꯊꯝꯃꯣ